ꯈꯨꯠꯅ ꯂꯣꯟꯕ ꯐꯤ ꯑꯁꯤ ꯀꯩꯊꯦꯜꯒꯤ ꯔꯦꯗꯤꯃꯦꯗ ꯐꯤꯁꯤꯡꯗꯒꯤ ꯌꯥꯝ ꯌꯨꯅꯤꯛ ꯑꯣꯏ ꯌꯥꯝ ꯈꯦꯠꯅꯩꯕ ꯈꯨꯠꯅ ꯂꯣꯟꯕꯁꯤꯅ ꯍꯦꯟꯅ ꯌꯥꯝ ꯐꯖꯕ ꯍꯦꯜꯂꯤ ꯌꯨꯅꯤꯛ ꯑꯣꯏꯕꯁꯨ ꯍꯦꯜꯂꯦ ꯑꯗꯒꯤ ꯈꯨꯠꯅ ꯂꯣꯟꯕ ꯍꯥꯏꯔ ꯑꯩꯈꯣꯏ ꯋꯨꯂꯟꯒꯤ ꯐꯤ ꯑꯃ ꯈꯨꯠꯅ ꯂꯣꯜꯂꯦ ꯈꯜꯂꯁꯤꯅꯦ ꯑꯗꯨꯗꯗꯤ ꯄꯨꯔꯥ ꯀꯩꯝ ꯈꯪꯗꯦ ꯈꯨꯠꯅ ꯂꯣꯟꯕꯅꯤꯅ ꯃꯥꯒꯤ ꯃꯤꯒꯤ ꯃꯍꯨꯠ ꯑꯃꯅ ꯊꯦꯡꯈꯤꯕꯒꯤ ꯌꯨꯅꯤꯛꯅꯦꯁꯁꯤ ꯌꯥꯎꯗꯣꯏꯅꯦꯕ ꯑꯗꯨꯒ ꯑꯃ ꯉꯁꯥꯏꯒꯤ ꯔꯦꯗꯤꯃꯦꯗ ꯄꯨꯊꯣꯔꯛꯄꯗꯨꯗꯤ ꯃꯦꯆꯤꯟꯗ ꯄꯨꯊꯣꯔꯛꯄꯅꯤꯅ ꯃꯤꯅ ꯁꯥꯕ ꯅꯠꯇꯕꯅꯤꯅꯀꯣ ꯑꯗꯨꯝ ꯈꯪꯗꯦ ꯃꯥꯒꯤ ꯐꯠꯇꯕ ꯈꯔ ꯑꯗꯨꯝ ꯂꯩ ꯑꯗꯨ ꯈꯨꯠꯅ ꯂꯣꯟꯕꯁꯤꯅ ꯐꯖꯕꯁꯨ ꯌꯥꯝ ꯍꯦꯜꯂꯤ ꯐꯤꯠꯇꯤꯡꯗꯁꯨ ꯌꯥꯝ ꯐꯖꯕꯗꯣ ꯍꯥꯏꯗꯤ ꯑꯩꯒꯤ ꯅꯥꯞꯁꯦ ꯑꯣꯜꯂꯒ ꯂꯣꯟꯗꯣꯏꯅꯦꯕ ꯑꯗꯨꯅ ꯐꯤꯠꯇꯤꯡꯗꯁꯨ ꯌꯥꯝ ꯐꯖꯩ ꯑꯗꯨꯒ ꯔꯦꯗꯤꯃꯦꯗꯇꯨꯗꯤ ꯃꯣꯏꯅ ꯁꯥꯏꯖꯁꯦ ꯃꯈꯜ ꯃꯈꯜ ꯃꯈꯜ ꯇꯧꯔꯒ ꯃꯣꯏꯅ ꯏꯃꯦꯖꯤꯟ ꯇꯧꯔꯒ ꯑꯗꯩ ꯃꯌꯥꯝꯒꯤ ꯐꯦꯛꯆ꯭ꯋꯦꯜ ꯑꯣꯏꯅ ꯂꯩꯕ ꯁꯥꯏꯖ ꯁꯤ ꯁꯤ ꯑꯅ ꯂꯩꯕꯗꯣ ꯑꯗꯨꯗ ꯇꯧꯔ ꯇꯧꯔꯛꯄꯅꯤꯅ ꯃꯣꯏꯒꯤꯗꯨꯅ ꯈꯤꯇꯪ ꯆꯥꯟꯅꯐꯥꯠꯇꯦꯕ ꯍꯥꯏꯗꯤ ꯑꯩꯈꯣꯏ ꯅꯪꯅꯗꯕꯒꯤ ꯑꯗꯨꯝ ꯔꯦꯗꯤꯃꯦꯗꯁꯦ ꯁꯤꯖꯤꯟꯅꯩꯌꯦꯕ ꯑꯗꯨꯑꯣꯏꯁꯨ ꯔꯦꯗꯤꯃꯦꯗꯀꯤ ꯐꯤꯁꯦ ꯃꯤ ꯂꯣꯏ ꯄꯥꯛꯇꯛꯅꯅ ꯁꯤꯖꯤꯟꯅꯩ ꯍꯥꯏꯕꯗꯤ ꯅꯪꯅꯗꯅꯕꯝꯅꯤꯅ ꯑꯊꯨ ꯑꯀꯥꯏ ꯍꯥꯏꯕ ꯑꯃ ꯂꯩꯌꯦꯕ ꯈꯨꯠꯅ ꯂꯣꯟꯕꯁꯤꯗꯤ ꯌꯥꯝ ꯀꯨꯏꯅ ꯆꯪꯉꯦ ꯐꯨꯔꯤꯠ ꯑꯃ ꯂꯣꯟꯕꯗ ꯏꯚꯟ ꯊꯥ ꯑꯃ ꯆꯪꯕ ꯌꯥꯎꯋꯤ ꯊꯥ ꯃꯈꯥꯏ ꯑꯃ ꯌꯥꯎꯋꯦꯕ ꯑꯗꯣ ꯔꯦꯗꯤꯃꯦꯗꯀꯤꯁꯤꯗꯤ ꯅꯣꯡꯃꯗ ꯐꯤꯁꯦ ꯀꯨꯟ ꯀꯨꯟꯊ꯭ꯔꯥ ꯀꯨꯟ ꯀꯨꯟꯊ꯭ꯔꯥ ꯗꯔ ꯇꯧꯔꯛꯄꯅꯤꯅ ꯑꯗꯨꯝ ꯃꯤꯒꯤ ꯗꯤꯃꯥꯟꯅ ꯍꯦꯟꯕꯅꯤꯅ ꯔꯦꯗꯤꯃꯦꯗꯀꯤ ꯐꯤꯉꯩꯁꯦ ꯑꯗꯨꯝ ꯁꯦꯠꯅꯩꯌꯦꯕ ꯑꯗꯨ ꯑꯣꯏ ꯇꯥꯔꯁꯨ ꯃꯤꯁꯤꯡꯁꯦ ꯃꯥꯒꯤ ꯏꯁꯄꯤꯁꯦꯜ ꯑꯃꯃꯝ ꯑꯣꯏꯅ ꯑꯗꯨꯝ ꯃꯤꯅ ꯇꯨꯕ ꯂꯣꯟꯕ ꯐꯤꯔꯣꯜꯁꯦ ꯑꯗꯨꯝ ꯇꯧꯋꯦꯕ ꯑꯗꯨꯒ ꯑꯩꯈꯣꯏꯅ ꯁꯨꯝ ꯑꯇꯨꯕ ꯐꯤꯗ ꯍꯥꯏꯔꯁꯤꯅꯦ ꯕꯖꯥꯔꯗ ꯕ꯭ꯂꯥꯎꯁ ꯑꯩꯈꯣꯏ ꯅꯨꯄꯤꯗꯤ ꯇꯣꯞꯁꯀꯨꯝꯕ ꯕ꯭ꯂꯥꯎꯁꯀꯨꯝꯕ ꯌꯥꯝ ꯂꯤꯠꯂꯦꯕ ꯑꯗꯣ ꯕꯖꯥꯔꯗ ꯇꯣꯞꯁꯀꯨꯝꯕ ꯕ꯭ꯂꯥꯎꯁꯀꯨꯝꯕꯁꯦ ꯔꯦꯗꯤꯃꯦꯗ ꯌꯥꯝ ꯌꯣꯜꯂꯦꯕ ꯑꯗꯨ ꯑꯣꯏ ꯇꯥꯔꯁꯨ ꯑꯩꯈꯣꯏꯒꯤ ꯀꯁꯇꯃꯥꯏꯖ ꯇꯧꯕ ꯑꯩꯈꯣꯏ ꯏꯁꯥꯁꯤꯗ ꯗꯥꯏꯔꯦꯛ ꯐꯤꯠ ꯑꯣꯏꯔꯦ ꯐꯤꯠꯇꯤꯡ ꯐꯖ ꯆꯥꯟꯅꯔꯦ ꯈꯟꯖꯕꯁꯦ ꯑꯗꯨꯝ ꯇꯨꯔꯒ ꯃꯤꯁꯦ ꯂꯣꯏ ꯁꯦꯠꯅꯩꯌꯦꯕ ꯅꯪꯅꯗꯕꯒꯤ ꯍꯌꯦꯡ ꯏꯃꯔꯖꯦꯟꯁꯤ ꯑꯝ ꯂꯩꯕꯒꯤ ꯕꯖꯥꯔꯗꯩ ꯑꯗꯨꯝ ꯌꯥꯎꯋꯦ ꯑꯗꯨ ꯑꯣꯏ ꯇꯥꯔꯒꯁꯨ ꯏꯁꯥꯗ ꯏꯁꯇꯥꯏꯜꯅ ꯀꯁꯇꯃꯥꯏꯁ ꯇꯧꯈꯤꯕꯗꯣ ꯇꯨꯔꯒꯒꯨꯝꯕ ꯑꯗꯨꯝ ꯁꯦꯠꯂꯦ ꯑꯗꯒꯤ ꯑꯩꯈꯣꯏꯒꯤ ꯐꯤꯗ ꯏꯝꯕ꯭ꯔꯣꯏꯗ꯭ꯔꯤ ꯍꯥꯞꯄꯃꯛꯇ ꯑꯣꯏꯔꯦ ꯈꯜꯂꯁꯤꯅꯦ ꯃꯤ ꯑꯃꯅ ꯏꯐꯣꯔꯠ ꯊꯥꯗꯔꯒ ꯃꯈꯨꯠꯅꯒ ꯍꯥꯞꯆꯕꯗꯣ ꯑꯗꯨꯅ ꯍꯦꯟꯅ ꯌꯨꯅꯤꯛ ꯑꯣꯏꯕꯗꯣ ꯍꯥꯏꯗꯤ ꯗꯤꯖꯥꯏꯟꯅꯔ ꯗꯤꯖꯥꯏꯟꯅꯔ ꯀ꯭ꯂꯣꯠꯁ ꯀꯥꯏꯅ ꯑꯩꯈꯣꯏꯅ ꯍꯥꯏꯁꯦ ꯍꯥꯏꯗꯤ ꯃꯣꯏꯅ ꯃꯁꯥꯅ ꯇꯧꯖꯔꯒ ꯃꯁꯥꯒꯤ ꯃꯈꯨꯠꯅꯒ ꯇꯧꯖꯕꯗꯣ ꯑꯗꯨꯅ ꯑꯗꯨꯝ ꯈꯪꯗꯦ ꯐꯥꯏꯅꯦꯜ ꯂꯨꯛꯇ ꯌꯥꯝ ꯐꯖꯕ ꯍꯦꯜꯂꯦꯕ ꯉꯁꯥꯏꯒꯤ ꯃꯦꯆꯤꯟꯅ ꯇꯧꯔꯛꯄ ꯔꯦꯗꯤꯃꯦꯗꯇꯨꯗꯤ ꯑꯗꯨꯝ ꯑꯗꯨꯝ ꯈꯪꯉꯦ ꯃꯌꯥꯝ ꯃꯔꯛ ꯊꯣꯛꯂꯛꯄꯗ ꯑꯗꯨꯝ ꯈꯨꯠꯅ ꯂꯣꯟꯕꯒꯤ ꯌꯨꯅꯤꯛꯁꯦ ꯑꯗꯨꯝ ꯑꯣꯏ ꯈꯨꯠꯅ ꯂꯣꯟꯕꯁꯤꯅ ꯑꯗꯨꯝ ꯌꯨꯅꯤꯛ ꯑꯣꯏ ꯑꯗꯒꯤ ꯐꯖꯕ ꯑꯗꯨꯝ ꯍꯦꯜꯂꯤ